ꯍꯥꯎ ꯏꯅꯦ ꯀꯧꯅꯥꯒꯤ ꯕꯦꯛꯁꯤ ꯃꯈꯟ ꯌꯥꯝꯃꯤ ꯀꯨꯡꯅ ꯁꯥꯕ ꯑꯃ ꯑꯗꯒꯤ ꯂꯟꯅ ꯁꯥꯕ ꯑꯃ ꯑꯗꯒꯤ ꯃꯌꯥꯏ ꯑꯣꯏꯅ ꯆꯦꯠꯅ ꯈꯔ ꯁꯥꯕ ꯑꯃ ꯁꯤꯁꯦ ꯆꯥꯝꯃ ꯌꯥꯉꯈꯩ ꯄꯤꯕ ꯆꯅꯤ ꯌꯥꯡꯈꯩ ꯄꯤꯕ ꯆꯍꯨꯝ ꯌꯥꯡꯈꯩ ꯄꯤꯕ ꯆꯥꯝꯃꯔꯤ ꯄꯤꯕ ꯁꯨꯃꯥꯏꯅ ꯇꯧꯔ ꯌꯣꯜꯂꯤ ꯏꯅꯦ ꯃꯃꯟꯁꯦ ꯑꯃ ꯑꯅꯤ ꯑꯃ ꯑꯃꯅ ꯆꯥꯝꯃꯒ ꯌꯥꯡꯈꯩ ꯑꯗꯒꯤ ꯑꯅꯤ ꯑꯃꯅ ꯆꯅꯤ ꯌꯥꯡꯈꯩ ꯁꯥꯔꯒꯦ ꯏꯅꯦ

ꯍꯣꯏ ꯍꯣꯏ ꯆꯅꯤ ꯍꯣꯏ ꯍꯣꯏ ꯏꯅꯦ ꯌꯥꯔꯦ ꯀꯌꯥ ꯂꯧꯗꯣꯏꯅꯣ ꯏꯅꯦ ꯍꯣꯏ ꯍꯣꯏ ꯍꯣꯏ ꯏꯅꯦ ꯄꯤꯖꯔꯛꯑꯒꯦ ꯄꯦꯛ ꯇꯧꯔꯒ